ꯃꯄꯨꯡ ꯑꯣꯏꯕ ꯍꯛꯆꯥꯡꯒꯤ ꯐꯤꯕꯝ ꯑꯃꯁꯨꯡ ꯃꯁꯥ ꯃꯎ ꯐꯅ ꯂꯩꯅꯅꯕ ꯏꯔꯣꯏꯕꯅ ꯄꯤꯕ ꯀꯥꯟꯅꯕꯁꯤꯡꯁꯦ ꯌꯥꯝ ꯀꯥꯟꯅꯕ ꯄꯤꯈ꯭ꯔꯦ ꯑꯩꯈꯣꯏꯒꯤ ꯀꯣꯟꯁꯦꯟꯇ꯭ꯔꯦꯁꯟ ꯄꯤꯕ ꯁꯣꯔ ꯍꯣꯟꯕꯗ ꯀꯣꯟꯁꯦꯟꯇ꯭ꯔꯦꯁꯟ ꯄꯤꯒꯅꯤ ꯑꯗꯒꯤ ꯈꯣꯡꯒꯤ ꯃꯨꯞꯃꯦꯟ ꯇꯧꯕꯗ ꯑꯗꯒꯤ ꯈꯨꯠꯀꯤ ꯃꯨꯞꯃꯦꯟ ꯇꯧꯕꯗ ꯑꯗꯒꯤ ꯍꯛꯆꯥꯡꯁꯤꯡꯁꯦ ꯂꯩꯔꯤꯕ ꯃꯨꯞꯃꯦꯟ ꯑꯃ ꯇꯧꯔꯤꯕ ꯃꯌꯥꯝꯁꯦ ꯀꯣꯑꯣꯔꯗꯤꯅꯦꯁꯟ ꯍꯥꯏꯕꯗꯤ ꯁꯣꯔ ꯍꯣꯟꯕꯒ ꯈꯨꯠ ꯑꯃ ꯊꯥꯡꯒꯠꯂꯛꯄꯒ ꯆꯥꯟꯅꯍꯟꯕ ꯈꯨꯠ ꯑꯃ ꯍꯣꯏꯕꯒ ꯈꯣꯡ ꯑꯃ ꯊꯤꯟꯕꯒ ꯆꯥꯟꯅꯍꯟꯕ ꯁꯤ ꯃꯌꯥꯝꯁꯤꯒꯤ ꯀꯣꯑꯣꯔꯗꯤꯅꯦꯁꯟ ꯑꯗꯒꯤ ꯑꯃꯨꯛꯇꯪꯗ ꯄꯨꯂꯞꯁꯦ ꯇꯧꯅꯅꯕ ꯍꯣꯠꯅꯔꯛꯄ ꯃꯇꯝꯗ ꯑꯩꯈꯣꯏꯅ ꯑꯩꯈꯣꯏꯒꯤ ꯍꯛꯆꯥꯡꯗ ꯌꯥꯝꯅ ꯀꯥꯔꯗꯤꯑꯣꯕꯥꯁꯀꯨꯂꯔ ꯃꯁꯜꯁꯤꯡꯗꯁꯨ ꯌꯥꯝꯅ ꯀꯥꯟꯅꯕ ꯄꯤ ꯁ꯭ꯋꯤꯃꯤꯡ ꯇꯧꯕ ꯑꯁꯤꯅ ꯑꯩꯈꯣꯏꯒꯤ ꯁꯣꯔ ꯁꯥꯖꯦꯟ ꯇꯧꯔ ꯇꯧꯔꯒ ꯁꯣꯔꯁꯦ ꯁꯥꯟꯅ ꯁꯥꯟꯅꯔꯒ ꯏꯁꯤꯡꯁꯤꯗ ꯏꯔꯣꯏꯔꯒ ꯁꯥꯟꯅꯔꯛꯄꯅꯤꯅ ꯑꯩꯈꯣꯏꯒꯤ ꯀꯥꯔꯗꯤꯌꯣꯕꯥꯁꯀꯨꯂꯔ ꯑꯣꯔꯒꯥꯟꯁ ꯑꯩꯈꯣꯏ ꯁꯝꯅ ꯍꯥꯏꯔꯕꯗ ꯍꯥꯔꯠꯇ ꯑꯃꯁꯨꯡ ꯂꯪꯁꯇ ꯌꯥꯝꯅ ꯀꯥꯟꯅꯕ ꯄꯤ ꯁꯤ ꯀꯟꯕ ꯑꯁꯤꯅ ꯑꯩꯈꯣꯏꯒꯤ ꯃꯄꯥꯟ ꯊꯣꯡꯗ ꯑꯩꯈꯣꯏ ꯖꯤꯝ ꯁꯥꯟꯅꯕꯗ ꯃꯁꯥ ꯃꯐꯦ ꯃꯁꯜ ꯊꯣꯛꯑꯦ ꯍꯥꯏꯅ ꯑꯗꯨ ꯈꯛꯇꯪꯅ ꯍꯛꯆꯥꯡ ꯐꯩ ꯍꯥꯏꯅ ꯑꯩꯈꯣꯏꯅ ꯂꯧꯕ ꯌꯥꯔꯣꯏ ꯑꯩꯈꯣꯏ ꯀꯥꯔꯗꯤꯑꯣꯕꯥꯁꯀꯨꯂꯔ ꯃꯁꯜꯁꯤꯡꯁꯦ ꯀꯟꯗ꯭ꯔꯒꯗꯤ ꯑꯩꯈꯣꯏꯅ ꯍꯥꯏ ꯔꯤꯛꯁ ꯑꯣꯐ ꯑꯩꯈꯣꯏꯒꯤ ꯕ꯭ꯂꯗ ꯄ꯭ꯔꯦꯁꯔꯒꯤ ꯂꯥꯏꯅꯥꯗ ꯌꯥꯝꯅ ꯅꯥꯕꯒꯤ ꯆꯥꯡ ꯌꯥꯝꯅ ꯋꯥꯡꯕ ꯑꯗꯒꯤ ꯗꯥꯏꯕꯦꯇꯤꯁ ꯅꯥꯕꯗ ꯆꯥꯡ ꯌꯥꯝꯅ ꯋꯥꯡꯕ ꯆꯥꯔꯤ ꯊꯛꯏꯕ ꯆꯤꯟꯖꯥꯛ ꯃꯌꯥꯝꯁꯤꯅ ꯑꯗꯨꯝ ꯏꯐꯦꯛ ꯂꯩꯔꯛꯄ ꯃꯇꯝꯗ ꯑꯩꯈꯣꯏꯒꯤ ꯍꯥꯔꯠ ꯑꯃꯁꯨꯡ ꯂꯪꯁꯇꯅ ꯏꯍꯥꯟ ꯍꯥꯟꯅ ꯇꯥꯏꯅꯔꯛꯑꯦ ꯍꯥꯏꯕ ꯇꯥꯔꯦ ꯁꯣ ꯑꯗꯨꯅ ꯁ꯭ꯋꯤꯃꯤꯡꯁꯦ ꯇꯧꯇꯥꯔꯒꯗꯤ ꯏꯔꯣꯏꯕꯁꯦ ꯇꯧꯇꯥꯔꯒꯗꯤ ꯁꯤꯒꯤ ꯑꯩꯈꯣꯏꯒꯤ ꯀꯥꯔꯗꯤꯑꯣ ꯕꯥꯁꯀꯨꯂꯔ ꯃꯁꯜꯁ ꯑꯃꯁꯨꯡ ꯑꯣꯔꯒꯥꯟ ꯍꯥꯔꯠ ꯂꯪꯁ ꯑꯗꯒꯤ ꯁꯤꯡꯂꯤ ꯅꯥꯎꯔꯤ ꯂꯩꯔꯤꯕ ꯃꯌꯥꯝ ꯏꯒꯤ ꯈꯣꯝꯖꯦꯜ ꯂꯝꯖꯦꯟ ꯆꯦꯜꯂꯤꯕ ꯃꯌꯥꯝ ꯑꯁꯤ ꯅꯤꯡꯊꯤꯖꯅ ꯆꯦꯜꯍꯜꯂꯤ ꯃꯊꯧ ꯅꯤꯡꯊꯤꯖꯅ ꯄꯥꯡꯊꯣꯛꯍꯜꯂꯤ ꯑꯗꯨꯒ ꯁꯣꯔ ꯍꯣꯟꯕ ꯐꯥꯖꯤꯟꯕ ꯑꯃꯁꯨꯡ ꯊꯥꯗꯣꯛꯄꯗ ꯃꯁꯤꯡ ꯀꯔꯝꯅ ꯃꯇꯦꯡ ꯄꯥꯡꯕꯒꯦ ꯑꯩꯈꯣꯏꯒꯤ ꯕ꯭ꯔꯤꯗꯤꯡ ꯀꯟꯇ꯭ꯔꯣꯜꯗ ꯌꯥꯝꯅ ꯃꯥꯅ ꯌꯥꯝ ꯆꯥꯎꯕ ꯃꯇꯦꯡ ꯑꯃ ꯄꯥꯡꯏ ꯁꯤꯒꯤ ꯑꯦꯛꯁꯔꯁꯥꯏꯖ ꯑꯁꯤꯅ ꯁ꯭ꯋꯤꯃꯤꯡ ꯇꯧꯕ ꯃꯇꯝꯗ ꯑꯩꯈꯣꯏꯅ ꯁꯣꯔꯗꯨ ꯑꯩꯈꯣꯏꯒꯤ ꯍꯛꯆꯥꯡꯒ ꯍꯛꯆꯥꯡꯒ ꯂꯦꯡꯂꯤꯕ ꯍꯛꯆꯥꯡꯒꯤ ꯄꯥꯠꯁꯤꯡꯅ ꯈꯣꯡꯅ ꯂꯦꯡꯉꯤꯕ ꯑꯗꯒꯤ ꯍꯛꯆꯥꯡ ꯈ꯭ꯋꯥꯡꯅ ꯂꯦꯡꯂꯤꯕ ꯑꯗꯒꯤ ꯈꯨꯠꯅ ꯂꯦꯡꯂꯤꯕ ꯁꯤꯒꯤ ꯃꯌꯥꯝꯁꯦ ꯄꯨꯜꯞ ꯑꯩꯈꯣꯏꯒꯤ ꯆꯥꯟꯅꯕ ꯁꯣꯔꯁꯤꯁꯨ ꯍꯣꯟꯕ ꯃꯊꯧ ꯇꯥꯏ ꯑꯩꯈꯣꯏꯅ ꯉꯛꯅ ꯊꯥꯡꯒꯠꯂꯨꯔꯒ ꯁꯣꯔꯅ ꯊꯤꯡꯕ ꯃꯇꯥꯡ ꯑꯣꯏꯔꯝꯇꯥꯒꯁꯨ ꯑꯩꯈꯣꯏ ꯁꯣꯔ ꯍꯣꯟꯕ ꯐꯪꯉꯣꯏꯗꯧꯔꯤꯅꯤ ꯏꯁꯤꯡ ꯃꯅꯨꯉꯗ ꯁꯨꯃꯥꯏꯅ ꯇꯧꯗꯅ ꯑꯩꯈꯣꯏꯅ ꯉꯛꯅ ꯃꯅꯨꯡꯗ ꯂꯩꯔꯒ ꯁꯣꯔ ꯑꯃꯨꯛ ꯍꯣꯟꯖꯤꯟꯕ ꯇꯥꯔꯒꯁꯨ ꯏꯁꯤꯡ ꯑꯣꯏꯅ ꯑꯃꯨꯛ ꯍꯣꯟꯖꯤꯟꯒꯗꯧꯔꯤꯅꯤ ꯑꯗꯨꯅ ꯁꯤꯒꯨꯝꯕ ꯆꯥꯟꯅꯕꯒꯤ ꯑꯩꯈꯣꯏꯒꯤ ꯀꯩꯅꯣꯁꯦ ꯌꯥꯝ ꯑꯩꯈꯣꯏꯅ ꯌꯥꯝꯅ ꯌꯦꯡꯁꯤꯟꯕ ꯑꯃ ꯃꯊꯧ ꯇꯥꯏ ꯁꯣꯔ ꯍꯣꯟꯕꯒꯤ ꯃꯇꯥꯡꯗ ꯑꯗꯨꯒ ꯁꯣꯔ ꯐꯖꯅ ꯁꯥꯟꯅ ꯁꯣꯔ ꯁꯥꯡ ꯁꯥꯡꯅ ꯍꯣꯟꯕꯒꯤ ꯀꯥꯟꯅꯕ ꯍꯥꯏ ꯇꯥꯔꯒꯗꯤ ꯑꯩꯈꯣꯏꯅꯤ ꯏꯁꯤꯡ ꯃꯅꯨꯡꯗ ꯂꯩꯕ ꯃꯇꯝꯗꯁꯨ ꯏꯔꯥꯛꯅꯒꯦ ꯍꯦꯛ ꯇꯧꯕ ꯃꯇꯝꯗꯁꯨ ꯑꯩꯈꯣꯏꯅ ꯃꯁꯤꯅ ꯄꯥꯈꯠꯍꯟꯕꯒꯤ ꯆꯥꯡꯁꯤ ꯌꯥꯝꯅ ꯍꯟꯊꯩ ꯁꯣꯔ ꯁꯥꯡꯅ ꯁꯥꯡꯅ ꯍꯣꯟꯕꯤꯕ ꯁꯣꯔ ꯁꯥꯡ ꯁꯥꯡꯅ ꯆꯤꯡꯁꯤꯟꯕꯤꯕ ꯁꯨꯃꯥꯏꯅ ꯁꯥꯟꯅꯕꯗꯨꯅ ꯄꯥꯈꯠꯇꯕ ꯇꯥꯔꯒꯗꯤ ꯑꯩꯈꯣꯏꯅ ꯉꯥꯏꯍꯥꯛꯇꯪꯗꯨꯗ ꯇꯧꯒꯗꯕꯗꯨ ꯀꯔꯤꯅꯣ ꯍꯥꯏꯕꯗꯨ ꯑꯩꯈꯣꯏꯅ ꯈꯨꯗꯛ ꯈꯨꯗꯛꯇꯨꯗ ꯈꯟꯕ ꯉꯝꯏ ꯄꯥꯈꯠꯄ ꯇꯥꯔꯗꯤ ꯑꯃꯨꯛ ꯈꯟꯕ ꯉꯝꯗꯦ ꯑꯗꯨꯅ ꯏꯔꯥꯛꯅꯔꯒ ꯑꯩꯈꯣꯏꯅ ꯑꯁꯣꯛ ꯑꯄꯟ ꯅꯪꯕꯒꯤ ꯆꯥꯡꯁꯤ ꯌꯥꯝꯅ ꯍꯦꯟꯒꯠꯂꯤ ꯑꯗꯨꯒ ꯁꯣꯔ ꯁꯥꯟꯅꯕꯁꯤ ꯑꯩꯈꯣꯏꯅ

ꯈꯔꯁꯨ ꯈꯦꯠꯅꯩ ꯁꯣꯔ ꯁꯥꯟꯅꯕ ꯃꯇꯝꯗ ꯁꯥꯟꯅꯔꯣꯏ ꯁꯤꯡꯒꯤꯗꯤ ꯃꯣꯏꯗꯤ ꯌꯥꯝ ꯀꯥ ꯍꯦꯟꯅ ꯇ꯭ꯔꯦꯟ ꯇꯧꯔꯕ ꯑꯗꯨꯒ ꯃꯣꯏꯗꯤ ꯄ꯭ꯔꯦꯛꯇꯤꯁ ꯐꯖꯅ ꯇꯧꯔꯕ ꯃꯤꯑꯣꯏꯁꯤꯡ ꯉꯥꯛꯇ ꯑꯣꯏꯕꯅꯤꯅ ꯃꯇꯝ ꯁꯥꯡ ꯁꯥꯡꯅ ꯀꯨꯏ ꯀꯨꯏꯅ ꯁꯣꯔ ꯊꯤꯡꯉꯒ ꯑꯗꯨꯒ ꯁꯣꯔ ꯈꯔ ꯑꯃꯨꯛ ꯍꯣꯟꯖꯤꯟꯕꯗꯨꯅ ꯃꯇꯝ ꯁꯥꯡ ꯁꯥꯡꯅ ꯀꯨꯏ ꯀꯨꯏꯅ ꯑꯗꯨꯝ ꯍꯣꯟꯖꯤꯜꯂꯒ ꯉꯝꯕꯒꯤ ꯆꯥꯡꯁꯨ ꯃꯣꯏꯗ ꯑꯗꯨꯝ ꯌꯥꯎꯏ ꯁꯥꯟꯅꯔꯣꯏ ꯁꯤꯡꯗꯗꯤ ꯑꯗꯨꯅ ꯂꯣꯏꯁꯤꯜꯂꯛꯄꯗ ꯁ꯭ꯋꯤꯃꯤꯡꯅ ꯑꯩꯈꯣꯏꯗ ꯀꯥꯟꯅꯕꯁꯤ ꯌꯥꯝ ꯄꯤꯈ꯭ꯔꯦ ꯑꯩꯈꯣꯏꯒꯤ ꯍꯛꯆꯥꯡꯒꯤ ꯇꯥꯡ ꯇꯥꯡ ꯆꯤꯛꯄ ꯑꯗꯒꯤ ꯈ꯭ꯋꯥꯡ ꯅꯥꯕ ꯃꯤꯑꯣꯏ ꯁꯤꯡꯗ ꯁ꯭ꯋꯤꯃꯤꯡꯅ ꯁ꯭ꯋꯤꯃꯤꯡ ꯇꯧꯕꯗ ꯌꯥꯝ ꯀꯥꯟꯅꯩ ꯃꯔꯝꯗꯤ ꯋꯦꯠ ꯂꯤꯐꯇꯤꯡ ꯑꯗꯒꯤ ꯑꯩꯈꯣꯏꯅ ꯑꯦꯛꯁꯔꯁꯥꯏꯁ ꯑꯗꯒꯤ ꯔꯟꯅꯤꯡ ꯖꯣꯒꯤꯡ ꯇꯧꯕ ꯃꯇꯝꯗ ꯑꯩꯈꯣꯏꯒꯤ ꯍꯛꯆꯥꯡꯒꯤ ꯇꯥꯡ ꯇꯥꯡꯗ ꯑꯆꯤꯛꯄ ꯑꯅꯥꯕ ꯄꯤꯕꯗꯨ ꯁ꯭ꯋꯤꯃꯤꯡ ꯇꯧꯕ ꯃꯇꯝꯗꯗꯤ ꯑꯗꯨꯒꯨꯝꯕ ꯑꯃꯠꯇ ꯄꯤꯔꯔꯣꯏ ꯁꯤꯅ ꯃꯔꯝ ꯑꯣꯏꯔꯒ ꯁ꯭ꯋꯤꯃꯤꯡ ꯇꯧꯕꯁꯤꯅ ꯈ꯭ꯋꯥꯏꯗꯒꯤ ꯀꯥꯟꯅꯕ ꯃꯈꯜ ꯑꯃꯒꯤ ꯃꯁꯥꯟꯅ ꯑꯃꯅꯤ ꯍꯥꯏꯅ ꯊꯝꯖꯒꯦ